ꯈꯨꯗꯣꯡꯆꯥꯗꯕꯁꯤꯡ ꯑꯗꯨꯗꯤ ꯑꯩꯈꯣꯏꯅ ꯃꯅꯤꯄꯨꯔ ꯑꯁꯦ ꯏꯟꯗꯤꯌꯥꯒꯤ ꯃꯐꯝꯗ ꯌꯥꯝꯅ ꯄꯤꯛꯄ ꯏꯁꯇꯦꯠ ꯑꯃ ꯑꯣꯏꯕꯅꯤꯅ ꯂꯣꯜ ꯑꯁꯤ ꯑꯩꯈꯣꯏꯒꯤ ꯏꯁꯥꯒꯤ ꯏꯁꯇꯦꯠ ꯈꯛꯇ ꯑꯣꯏꯅ ꯁꯤꯖꯤꯟꯅꯕꯒꯤ ꯃꯔꯝꯅ ꯑꯇꯣꯞꯄ ꯃꯤꯁꯤꯡꯅ ꯁꯛꯈꯪꯕ ꯑꯣꯏꯕꯤꯗꯕꯅ ꯃꯔꯝ ꯑꯣꯏꯔꯒ ꯂꯣꯜ ꯑꯁꯤ ꯆꯥꯎꯈꯠꯄ ꯌꯥꯕꯒꯤ ꯈꯨꯗꯣꯡꯆꯥꯕ ꯑꯗꯨ ꯂꯩꯖꯗꯕꯅꯤ ꯑꯗꯨꯅ ꯍꯟꯗꯛꯈꯛꯇꯪꯒꯤ ꯑꯣꯏꯕ ꯑꯩꯈꯣꯏꯒꯤ ꯂꯣꯜ ꯑꯁꯤ ꯑꯥꯏꯠ ꯁꯦꯗꯨꯜꯗꯅ ꯆꯟꯕ ꯃꯔꯝ ꯑꯣꯏꯔꯒ ꯃꯣꯕꯥꯏꯜ ꯐꯣꯜꯒꯤ ꯁꯣꯞꯋꯦꯌꯥꯔꯗ ꯍꯥꯞꯆꯟꯕꯒꯤ ꯃꯇꯦꯡ ꯂꯥꯛꯄꯅ ꯃꯔꯝ ꯑꯣꯏꯔꯒ ꯃꯥꯂꯦꯝꯗ ꯂꯣꯜ ꯑꯁꯤꯕꯨ ꯇꯞꯅ ꯇꯞꯅ ꯁꯛꯈꯪꯂꯛꯄꯒꯤ ꯈꯨꯗꯣꯡꯆꯥꯕ ꯑꯃ ꯂꯥꯛꯄ ꯎꯕ ꯐꯪꯖꯩ ꯑꯗꯨꯅ ꯃꯅꯤꯄꯨꯔꯗ ꯂꯩꯔꯤꯕ ꯃꯤꯑꯣꯏ ꯈꯨꯗꯤꯡꯃꯛꯅ ꯃꯥꯒꯤ ꯃꯥꯒꯤ ꯊꯃꯣꯏꯗ ꯂꯩꯖꯔꯤꯕ ꯋꯥꯈꯜꯂꯣꯟꯁꯤꯡ ꯑꯗꯣ ꯑꯩꯈꯣꯏꯒꯤ ꯂꯩꯔꯤꯕ ꯁꯣꯁꯦꯜ ꯃꯦꯗꯤꯌꯥꯒꯤ ꯄ꯭ꯂꯦꯠꯐꯣꯝꯗ ꯑꯗꯒꯤ ꯇꯤꯚꯤ ꯆꯦꯅꯦꯜꯒꯤ ꯀꯃꯨꯅꯤꯀꯦꯁꯟ ꯌꯥꯝꯅ ꯐꯖꯕꯒꯤ ꯃꯑꯣꯡꯗ ꯐꯣꯡꯗꯣꯅꯔꯛꯄ ꯌꯥꯝꯅ ꯂꯩꯈ꯭ꯔꯦ ꯑꯗꯨꯅ ꯂꯣꯜ ꯑꯁꯤ ꯂꯩꯖꯔꯤꯕ ꯂꯣꯜ ꯑꯁꯤ ꯑꯩꯈꯣꯏꯅ ꯈꯪꯕ ꯈꯔ ꯋꯥꯠꯄꯒꯤ ꯃꯔꯝ ꯑꯣꯏꯗꯨꯅ ꯆꯥꯎꯈꯠꯄ ꯈꯔ ꯋꯥꯠꯄꯅꯤ